ꯑꯩꯅ ꯀꯔꯤꯒꯨꯝꯕ ꯊꯕꯛ ꯑꯃ ꯇꯧꯕ ꯃꯇꯝꯗ ꯑꯩꯍꯥꯛ ꯃꯤꯒ ꯀꯔꯤꯝꯇ ꯑꯣꯟꯖꯤꯟꯅꯗꯦ ꯑꯩꯅ ꯇꯧꯒꯗꯕ ꯊꯕꯛ ꯑꯗꯨ ꯑꯩꯍꯥꯛꯅ ꯄꯨꯛꯅꯤꯡ ꯆꯪꯅ ꯇꯧꯖꯩ ꯁꯝꯅ ꯍꯥꯏꯔꯕꯗ ꯑꯩꯍꯥꯛꯀꯤ ꯏꯔꯣꯏꯖꯕ ꯇꯝꯕ ꯑꯁꯤꯗ ꯑꯩꯍꯥꯛꯅ ꯃꯁꯤ ꯍꯩꯇꯕ ꯌꯥꯗꯦ ꯃꯁꯤ ꯃꯤꯉꯣꯟꯗꯒꯤ ꯍꯦꯟꯗꯕ ꯌꯥꯗꯦ ꯑꯩꯍꯥꯛꯅ ꯃꯇꯧ ꯀꯃꯥꯏꯅ ꯏꯔꯣꯏꯒꯅꯤ ꯃꯇꯧ ꯀꯃꯥꯏꯅ ꯈꯣꯡꯅ ꯈꯨꯠꯅ ꯏꯁꯤꯡꯗ ꯏꯔꯣꯏꯖꯒꯅꯤ ꯑꯩꯅ ꯑꯅꯧꯕ ꯄ꯭ꯔꯦꯛꯇꯤꯁ ꯀꯃꯥꯏꯅ ꯇꯧꯒꯅꯤ ꯇꯧꯔꯒ ꯑꯩꯍꯥꯛ ꯃꯤꯉꯣꯟꯗꯒꯤ ꯍꯦꯟꯒꯅꯤ ꯑꯩꯍꯥꯛꯅ ꯄꯨꯡ ꯀꯌꯥ ꯏꯔꯣꯏꯕ ꯃꯇꯝꯗ ꯃꯤꯉꯣꯟꯗꯒꯤ ꯍꯦꯟꯒꯅꯤ ꯑꯩꯅ ꯁꯤ ꯇꯧꯔꯒꯗꯤ ꯑꯩꯍꯥꯛꯅ ꯃꯤ ꯑꯗꯨꯗꯒꯤ ꯃꯇꯧ ꯀꯃꯥꯏꯅ ꯍꯦꯟꯒꯅꯤ ꯍꯥꯏꯕꯁꯤꯡ ꯑꯁꯤ ꯑꯩꯅ ꯋꯥꯈꯜ ꯈꯟꯊꯖꯩ ꯃꯤ ꯑꯃꯅ ꯍꯥꯏꯔꯛꯑꯕꯁꯨ ꯑꯩꯅ ꯍꯣꯏ ꯍꯥꯏ ꯑꯗꯨꯝ ꯃꯤ ꯑꯃꯅ ꯑꯩꯉꯣꯟꯗ ꯊꯤꯅ ꯆꯩꯔꯛꯑꯁꯨ ꯑꯩ ꯀꯟꯇ꯭ꯔꯣꯜ ꯇꯧꯖꯩ ꯃꯤ ꯑꯃ ꯑꯩꯉꯣꯟꯗ ꯁꯥꯎꯗꯅ ꯇꯧꯔꯛꯑꯕꯁꯨ ꯅꯪꯁꯤ ꯍꯩꯇꯦ ꯅꯪꯁꯤ ꯇꯧꯒꯅꯨ ꯁꯤ ꯇꯧꯒꯅꯨ ꯍꯥꯏꯕ ꯊꯕꯛꯁꯤꯡ ꯑꯗꯨ ꯑꯩ ꯃꯤꯒ ꯃꯥꯟꯅꯗꯦ ꯑꯩꯅ ꯇꯧꯒꯗꯕ ꯊꯕꯛꯁꯤꯡ ꯑꯗꯨ ꯑꯩꯍꯥꯛꯅ ꯏꯁꯥꯒꯤ ꯊꯕꯛ ꯈꯨꯗꯤꯡꯃꯛꯇꯒꯤ ꯄꯨꯛꯅꯤꯡ ꯆꯪꯅ ꯑꯩꯍꯥꯛ ꯁꯤ ꯐꯣꯀꯁ ꯇꯧꯗꯕ ꯌꯥꯗꯦ ꯁꯤꯒꯤ ꯃꯇꯝꯗ ꯁꯤ ꯇꯧꯗꯕ ꯌꯥꯗꯦ ꯁꯤꯒꯤ ꯃꯇꯝꯗ ꯁꯤ ꯇꯧꯒꯗꯝꯅꯤ ꯍꯥꯏꯕ ꯑꯗꯨ ꯑꯩꯍꯥꯛꯅ ꯈꯟꯊꯖꯩ ꯑꯩꯍꯥꯛꯅ ꯂꯣꯏꯃꯛ ꯈꯟꯊꯔꯒ ꯑꯩꯅ ꯇꯧꯋꯤ ꯍꯥꯏꯕꯗꯤ ꯑꯩꯍꯥꯛꯅ ꯁꯤ ꯄꯨꯡꯗ ꯑꯩ ꯁꯤ ꯏꯔꯣꯏꯒꯅꯤ ꯁꯤ ꯇꯥꯏꯃꯤꯡꯗ ꯑꯩꯍꯥꯛ ꯁꯤ ꯄꯨꯡ ꯑꯅꯤꯗꯨ ꯑꯃ ꯑꯩꯍꯥꯛ ꯏꯔꯣꯏꯖꯒꯅꯤ ꯁꯤ ꯇꯥꯏꯃꯤꯡꯗꯨ ꯑꯃ ꯑꯩ ꯄꯣꯊꯥꯒꯅꯤ ꯁꯤ ꯇꯥꯏꯃꯤꯡꯗꯨ ꯑꯃ ꯑꯩ ꯔꯦꯁ ꯂꯧꯒꯅꯤ ꯁꯤ ꯇꯥꯏꯃꯤꯡꯗꯨ ꯑꯃ ꯑꯩꯍꯥꯛ ꯃꯦꯟꯇꯦꯅꯦꯟ ꯇꯧꯔꯒ ꯑꯩꯍꯥꯛ ꯌꯣꯒꯥꯒꯤ ꯇꯥꯏꯞꯇ ꯑꯩ ꯃꯦꯟꯇꯦꯟꯅꯦꯟꯁ ꯁꯥꯏꯂꯦꯟꯗ ꯇꯨꯃꯤꯟꯅ ꯂꯩꯒꯅꯤ ꯍꯥꯏꯕ ꯊꯕꯛꯁꯤꯡ ꯑꯁꯤ ꯇꯧꯖꯩ ꯑꯩꯍꯥꯛꯀꯤ ꯄꯥꯡꯒꯜ ꯊꯥꯛ ꯑꯁꯤ ꯑꯩꯍꯥꯛꯅ ꯃꯦꯟꯇꯦꯅꯦꯟꯁ ꯃꯇꯝ ꯆꯥꯡ ꯅꯥꯏꯅ ꯑꯩꯍꯥꯛꯅ ꯇꯧꯖꯩ ꯍꯥꯏꯕꯗꯤ ꯑꯩꯍꯥꯛ ꯗꯥꯏꯠꯇ ꯑꯣꯏꯔꯕꯁꯨ ꯐꯖꯅ ꯔꯨꯇꯤꯟ ꯅꯥꯏꯅ ꯆꯥꯕꯤꯕ ꯍꯥꯏꯕꯗꯤ ꯅꯣꯡꯃꯒꯤ ꯂꯐꯣꯏ ꯑꯅꯤ ꯆꯥꯕꯗꯨ ꯗꯦꯜꯂꯤ ꯆꯥꯕꯤꯕ ꯁꯪꯒꯣꯝ ꯊꯛꯑꯁꯨ ꯗꯦꯜꯂꯤ ꯊꯛꯄꯤꯕ ꯑꯗꯨꯃꯥꯏꯅ ꯑꯌꯨꯛꯇ ꯅꯨꯡꯗꯥꯡꯋꯥꯏꯔꯝꯗ ꯆꯥꯒꯗꯕꯁꯤꯡ ꯆꯤꯟꯖꯥꯛ ꯆꯥꯔꯣꯏꯗꯕ ꯆꯤꯟꯖꯥꯛ ꯑꯗꯨ ꯑꯩꯍꯥꯛꯅ ꯃꯦꯟꯇꯦꯅꯦꯟꯁ ꯇꯧꯔꯒ ꯑꯩꯍꯥꯛꯅ ꯆꯠꯆꯩ